ꯑꯩꯍꯥꯛꯅ ꯑꯩꯈꯣꯏ ꯏꯟꯇꯔꯅꯦꯠꯀꯤ ꯑꯣꯏꯕ ꯗꯤꯖꯤꯇꯦꯜꯒꯤ ꯈꯨꯊꯥꯡꯗ ꯄꯩꯁꯥ ꯊꯥꯗꯣꯛ ꯊꯥꯖꯤꯟ ꯇꯧꯅꯕ ꯑꯦꯞ ꯁꯤꯖꯤꯟꯅꯩ ꯐꯣꯟꯄꯦꯅꯆꯤꯡꯕ ꯑꯣꯟꯂꯥꯏꯟ ꯄꯦ ꯄꯥꯔꯠꯅꯔꯁꯤꯡ ꯑꯁꯤ ꯄꯩꯁꯥ ꯊꯥꯗꯣꯛ ꯊꯥꯖꯤꯟ ꯇꯧꯅꯕꯒꯤꯗꯃꯛ ꯇ ꯊꯥꯖꯕ ꯌꯥꯕ ꯑꯃꯁꯨꯡ ꯆꯦꯛꯁꯤꯟꯕ ꯌꯥꯕ ꯄꯥꯝꯕꯩ ꯑꯃꯅꯤ ꯍꯥꯏꯔꯤꯕ ꯑꯁꯤꯒꯤ ꯃꯔꯝꯗꯤ ꯑꯩꯈꯣꯏꯅ ꯇ꯭ꯔꯥꯟꯖꯦꯛꯁꯟ ꯑꯃ ꯇꯧꯕ ꯃꯇꯝꯗ ꯃꯁꯤꯅ ꯑꯩꯈꯣꯏꯗ ꯈꯨꯗꯣꯡ ꯆꯥꯍꯟꯗꯦ ꯈꯨꯗꯣꯡ ꯆꯥꯍꯜꯂꯤ ꯍꯥꯏꯕꯗꯤ ꯑꯩꯈꯣꯏꯗ ꯌꯥꯝꯅ ꯂꯥꯏꯊꯣꯛꯍꯜꯂꯤ ꯃꯔꯝ ꯑꯁꯤꯅ ꯍꯥꯏꯔꯤꯕ ꯗꯤꯖꯤꯇꯦꯜꯒꯤ ꯑꯣꯏꯕ ꯏꯟꯇꯔꯅꯦꯠ ꯗꯤꯖꯤꯇꯦꯜꯒꯤ ꯑꯣꯏꯕ ꯈꯨꯠꯊꯥꯡꯗ ꯄꯩꯁꯥ ꯊꯥꯗꯣꯛ ꯊꯥꯖꯤꯟ ꯇꯧꯕꯁꯤ ꯃꯌꯥꯝꯅ ꯄꯥꯝꯅꯔꯤꯕꯒꯤ ꯑꯃꯁꯨꯡ ꯑꯩ ꯏꯁꯥꯃꯛꯀꯤ ꯑꯣꯏꯕ ꯐꯣꯟꯄꯦ ꯁꯤꯖꯤꯟꯅꯗꯨꯅ ꯑꯩꯈꯣꯏꯒꯤ ꯄꯩꯁꯥ ꯊꯥꯗꯣꯛ ꯊꯥꯖꯤꯟ ꯇꯧꯕ ꯄꯩꯁꯥ ꯇ꯭ꯔꯥꯟꯖꯦꯛꯁꯟ ꯇꯧꯕ ꯑꯁꯤ ꯁꯤꯖꯤꯟꯅꯔꯤꯕꯅꯤ